ꯑꯩꯅ ꯀ꯭ꯂꯥꯁ ꯇꯦꯟ ꯂꯣꯏꯔꯕ ꯃꯇꯨꯡꯗ ꯃꯇꯝ ꯁꯥꯡꯅ ꯁꯨꯇꯤ ꯂꯩꯕꯗ ꯏꯃꯥꯟꯅꯕꯤ ꯑꯃꯅ ꯂꯥꯏ ꯌꯦꯛꯄ ꯒꯤ ꯎꯠꯂꯛꯏ ꯑꯩꯅ ꯃꯁꯤꯒꯤ ꯂꯥꯏ ꯌꯦꯛꯄꯁꯤ ꯌꯥꯝꯅ ꯐꯖꯩ ꯀꯅꯥꯅ ꯇꯝꯕꯤꯕꯒꯦ ꯍꯪꯕꯗ ꯃꯥꯅ ꯑꯩꯈꯣꯏꯒꯤ ꯑꯣꯖꯥ ꯅꯟꯗꯣꯅ ꯇꯝꯕꯤꯕꯅꯤ ꯍꯥꯏ ꯑꯩꯅ ꯑꯗꯨꯗꯤ ꯑꯩꯁꯨ ꯌꯥꯝꯅ ꯄꯥꯝꯃꯤ ꯑꯩꯁꯨ ꯇꯝꯒꯦ ꯍꯥꯏꯕꯗ ꯃꯥꯅ ꯍꯣꯏ ꯑꯗꯨꯗꯤ ꯑꯩ ꯑꯣꯖꯥꯗ ꯍꯥꯏꯒꯦ ꯍꯥꯏꯔꯒ ꯑꯩꯁꯨ ꯂꯥꯏ ꯌꯦꯛꯄ ꯇꯝꯈꯤ ꯂꯥꯏ ꯌꯦꯛꯄ ꯇꯝꯂꯕ ꯃꯇꯨꯡꯗ ꯀꯝꯄꯤꯇꯤꯁꯟ ꯑꯃꯁꯨ ꯇꯧꯏ ꯀꯝꯄꯤꯇꯤꯁꯟ ꯑꯗꯨꯗ ꯏꯃꯥꯟꯅꯕꯤꯅ ꯍꯥꯏ ꯏꯕꯥꯅꯤ ꯀꯅꯥꯅ ꯍꯦꯟꯅ ꯐꯖꯕꯅꯣ ꯌꯦꯡꯁꯤ ꯍꯥꯏꯕꯗ ꯑꯩꯅ ꯑꯩꯅ ꯍꯦꯟꯒꯅꯤ ꯍꯥꯏꯕꯅꯤ ꯏꯃꯥꯟꯅꯕꯤꯗꯨꯅ ꯑꯃꯨꯛ ꯃꯥꯅ ꯍꯦꯟꯒꯅꯤ ꯍꯥꯏ ꯑꯗꯨꯕꯨ ꯏꯕꯥꯅꯤ ꯀꯝꯄꯤꯇꯤꯁꯟ ꯑꯗꯨꯗꯗꯤ ꯑꯩꯅ ꯍꯦꯟꯈꯤ ꯂꯥꯏ ꯌꯦꯛꯄꯁꯤ ꯑꯗꯨꯛꯀꯤ ꯃꯇꯤꯛ ꯑꯩꯅ ꯄꯥꯝꯖꯩ ꯀꯔꯤꯒꯨꯝꯕꯗ ꯑꯩꯗꯤ ꯁꯤꯟꯅꯔꯤꯒꯨꯝꯕꯒꯤ ꯁꯤꯅ ꯍꯦꯟꯅ ꯌꯦꯛꯄꯗ ꯄꯥꯝꯃꯤ ꯃꯥꯅ ꯗꯣꯜꯒꯨꯝꯕ ꯌꯦꯛꯄ ꯑꯩꯅ ꯁꯤꯅꯔꯤꯒꯨꯝꯕ ꯌꯦꯛꯄ ꯑꯁꯤ ꯏꯕꯥꯅꯤꯒꯤ ꯈꯦꯠꯅꯕꯅꯤ ꯑꯗꯨꯕꯨ ꯃꯥꯅ ꯍꯥꯏ ꯑꯩꯁꯨ ꯁꯤꯟꯅꯔꯤ ꯌꯦꯛꯑꯝꯃꯒꯗꯤ ꯑꯩꯅ ꯐꯥꯔꯁ ꯇꯥꯒꯗꯕꯅꯤ ꯃꯥꯅ ꯑꯗꯨꯃꯥꯏꯅ ꯍꯥꯏꯔꯛꯏ ꯑꯗꯨꯃꯥꯏꯅ ꯂꯥꯏ ꯌꯦꯛꯄꯁꯤ ꯑꯩꯒ ꯃꯥꯒ ꯑꯗꯨꯝ ꯌꯦꯛꯇꯨꯅ ꯀꯝꯄꯤꯇꯤꯁꯟ ꯃꯊꯪ ꯃꯊꯪ ꯌꯥꯎꯈꯤ